ꯍꯜꯂꯣ ꯍꯥꯏꯕꯤꯔꯑꯣ ꯃꯥꯅꯦ ꯃꯥꯅꯦ ꯑꯗꯨꯒꯁꯨ ꯁꯣꯝ ꯀꯩ ꯄꯥꯝꯕꯤꯒꯦ ꯍꯥꯏꯕꯤꯔꯑꯣ ꯑꯣ ꯍꯣꯏ ꯍꯣꯏ ꯂꯩꯅꯤ ꯂꯩꯅꯤ ꯅꯣꯕꯦꯜꯁꯦ ꯑꯩꯈꯣꯏꯒꯤ ꯂꯤꯇꯦꯔꯦꯆꯔ ꯄꯥꯝꯃꯤꯔꯥ ꯍꯤꯁꯇ꯭ꯔꯤ ꯄꯥꯝꯃꯤꯔꯥ ꯑꯩꯈꯣꯏꯒꯤ ꯑꯦꯁꯇ꯭ꯔꯣ ꯕꯥꯏꯌꯣꯖꯤꯀꯜ ꯏꯪꯂꯤꯁ ꯂꯤꯇꯦꯔꯦꯆꯔ ꯂꯣꯏꯅ ꯂꯣꯏꯅꯃꯀ ꯀꯩꯅꯣ ꯂꯣꯏꯅ ꯐꯪꯉꯤ ꯇꯥꯏꯞꯈꯩ ꯂꯣꯏ ꯐꯪꯕꯤꯒꯅꯤ ꯍꯣꯏ ꯂꯣꯏ ꯐꯪꯅꯤ ꯂꯣꯏ ꯐꯪꯅꯤ ꯂꯣꯏ ꯐꯪꯏ ꯂꯣꯏ ꯐꯪꯅꯤ ꯀꯣꯃꯤꯛꯇꯒꯤ ꯃꯦꯒꯖꯤꯟ ꯀꯩꯀ ꯂꯣꯏ ꯐꯪꯅꯤ ꯗꯦꯂꯤ ꯗꯦꯂꯤ ꯃꯦꯒꯖꯤꯟ ꯀꯩꯀ ꯂꯣꯏ ꯐꯪꯅꯤ

ꯂꯩꯅꯤ ꯂꯩꯅꯤ ꯑꯩꯈꯣꯏ ꯑꯩꯈꯣꯏ ꯑꯩꯈꯣꯏ ꯂꯥꯏꯕ꯭ꯔꯦꯔꯤꯗ ꯂꯩ ꯑꯗꯣ ꯑꯗꯣ ꯁꯔꯕꯤꯁꯁꯦ ꯑꯩꯈꯣꯏ ꯍꯣꯝ ꯗꯦꯂꯤꯕꯤꯔꯤ ꯄꯥꯝꯃꯤꯔꯥ ꯑꯣꯔ ꯑꯩꯈꯣꯏꯒꯤ ꯏꯁꯥꯅ ꯂꯥꯛꯑꯒ ꯂꯧꯒꯗꯗ꯭ꯔꯥ ꯑꯣꯞꯁꯟꯗꯣ ꯍꯣꯏ ꯍꯣꯝ ꯗꯦꯂꯤꯕꯤꯔꯤ ꯒꯤ ꯑꯣꯞꯁꯟꯁꯨ ꯂꯩ ꯌꯧꯅꯤ ꯌꯧꯅꯤ ꯍꯣꯏ ꯌꯥꯅꯤ ꯌꯧꯅꯤ ꯌꯧꯅꯤ ꯑꯗꯣ ꯗꯦꯂꯤꯕꯤꯔꯤꯁꯦ ꯑꯩꯈꯣꯏꯒꯤ ꯗꯤꯁꯇꯦꯟ꯭ꯁꯁꯦ ꯑꯩꯈꯣꯏꯒꯤ ꯋꯤꯗꯤꯟ ꯑꯩꯈꯣꯏꯒꯤ ꯇꯨ ꯀꯤꯂꯣꯃꯤꯇꯔ ꯃꯅꯨꯡꯗ ꯂꯩꯔꯒꯗꯤ ꯑꯩꯈꯣꯏ ꯗꯦꯂꯤꯕꯤꯔꯤ ꯆꯥꯔ꯭ꯖꯁꯦ ꯂꯧꯖꯗꯦꯕꯀꯣ ꯑꯗꯨꯒ ꯀꯩꯒꯨꯝꯕ ꯕꯤꯐ ꯃꯣꯔ ꯗꯦꯟ ꯇꯨ ꯀꯤꯂꯣꯃꯤꯇꯔ ꯑꯣꯏꯈ꯭ꯔꯒꯗꯤ ꯑꯩꯈꯣꯏ ꯁꯔꯕꯤꯁ ꯆꯥꯔ꯭ꯖ ꯂꯨꯄꯥ ꯌꯥꯡꯈꯩꯃꯨꯛ ꯂꯧꯔꯛꯀꯅꯤ ꯍꯣꯏ ꯌꯥꯅꯤ ꯌꯥꯅꯤ ꯑꯗ ꯊꯝ ꯑꯗꯨꯝ ꯁꯣꯝꯅ ꯄꯥꯝꯕꯤꯕ ꯎꯝ ꯎꯝ ꯑꯗꯨꯒ ꯀꯩꯅꯣꯝꯇ ꯍꯥꯏꯖꯍꯧꯒꯦ ꯑꯗꯣ ꯁꯣꯝꯒꯤ ꯄꯥꯝꯃꯤꯕ ꯀꯩꯅꯣꯗꯣ ꯗꯤꯇꯦꯜꯗꯣ ꯑꯩꯈꯣꯏ ꯍꯣꯔꯦꯟ ꯈꯤꯇꯪ ꯁꯣꯏꯗꯅꯕ ꯑꯥꯏꯗꯔ ꯑꯦꯁ ꯑꯦꯝ ꯑꯦꯁꯇꯅꯤ ꯈꯪꯗꯦ ꯑꯩꯈꯣꯏ ꯋꯥꯠꯆꯑꯦꯞꯇꯅꯤ ꯈꯪꯗꯦ ꯏꯃꯦꯜꯗꯅꯤ ꯈꯪꯗꯦ ꯁꯣꯝꯅ ꯄꯥꯝꯕꯤꯔꯤꯕ ꯂꯥꯏꯔꯤꯛꯇꯨꯒ ꯑꯩꯈꯣꯏ ꯑꯦꯗ꯭ꯔꯦꯁꯇꯨꯒꯁꯨ ꯀꯩꯅꯣ ꯐꯣꯔꯋꯥꯔ꯭ꯗ ꯇꯧꯕꯤꯔꯑꯣ ꯑꯥꯎ ꯑꯥ ꯍꯣꯏ ꯌꯥꯝ ꯅꯨꯡꯉꯥꯏꯖꯔꯦ ꯎꯝ